ꯑꯜ ꯍꯥꯌꯥꯠꯀꯤ ꯔꯦꯁꯇꯨꯔꯦꯟ ꯅꯠꯇ꯭ꯔꯣ ꯑꯩꯅ ꯉꯁꯥꯏ ꯑꯆꯥꯄꯣꯠ ꯈꯔ ꯕꯤꯔꯌꯥꯅꯤ ꯍꯥꯐ ꯑꯃ ꯆꯤꯀꯟ ꯂꯣꯂꯤꯄꯣꯞ ꯍꯥꯐ ꯑꯃ ꯆꯤꯀꯟ ꯇꯟꯗꯨꯔꯤ ꯃꯣꯃꯣ ꯐꯨꯜ ꯑꯃ ꯆꯤꯀꯟ ꯄꯣꯞ ꯀꯣꯔꯟ ꯑꯃ ꯑꯣꯗꯔ ꯇꯧꯕꯅꯤ

ꯅ ꯂꯨꯄꯥ ꯋꯥꯟ ꯊꯥꯎꯖꯟ ꯐꯥꯏꯞ ꯍꯟꯗ꯭ꯔꯦꯠ ꯑꯣꯏꯕꯅꯤ ꯑꯗꯨ ꯑꯃꯇ ꯆꯦꯛ ꯇꯧꯕꯤꯔꯒ ꯁꯛꯁꯦꯁ ꯑꯣꯏꯍꯟꯅꯕ ꯇꯧꯕꯤꯌꯨ